ꯑꯩꯈꯣꯏꯅ ꯁꯟꯁꯦ ꯄꯣꯛꯂꯝꯗꯥꯏꯅꯤ ꯈꯪꯕ ꯃꯇꯝꯗ ꯑꯍꯥꯟꯕꯗ ꯃꯥꯒꯤ ꯂꯩꯔꯤꯕ ꯂꯝꯁꯦ ꯍꯥꯟꯅ ꯐꯖꯅ ꯁꯦꯡꯗꯣꯛꯇꯥꯏ ꯁꯦꯡꯗꯣꯛꯑꯒ ꯐꯖꯅ ꯀꯝꯐꯣꯔꯇꯦꯕꯜ ꯑꯣꯏꯅꯕꯒꯤ ꯄꯣꯠꯇꯨꯗ ꯑꯩꯁꯦ ꯁꯟꯒꯤ ꯁꯪꯒꯣꯜꯁꯦ ꯐꯖꯅ ꯁꯦꯝꯕꯤꯕ ꯇꯥꯏ ꯑꯗꯨꯒ ꯄꯣꯛꯄ ꯃꯇꯝ ꯄꯣꯛꯄ ꯃꯇꯝꯗ ꯃꯥꯒꯤꯁꯦ ꯐꯖꯅ ꯇꯩꯊꯣꯛꯄꯤꯔ ꯈꯣꯠꯄꯤꯔꯒ ꯃꯥꯒꯤ ꯁꯪꯒꯣꯝ ꯀꯩꯀꯩꯗꯣ ꯐꯖꯅ ꯄꯤꯊꯛꯍꯜꯂꯒ ꯑꯩꯈꯣꯏꯅ ꯐꯖꯅ ꯀꯦꯌꯔ ꯇꯧꯕꯤꯕꯗꯤ ꯗꯔꯀꯥꯔ ꯇꯥꯔꯦ ꯍꯥꯏꯕꯗꯤ ꯁꯟꯁꯦ

ꯑꯗꯨꯃꯥꯏꯅ ꯌꯦꯡꯁꯤꯜꯂꯦ ꯌꯦꯡꯁꯤꯟꯕꯗꯤ